ꯎꯗꯦꯍꯦ

ꯑꯣ ꯃꯥꯅꯦ ꯃꯥꯅꯦ ꯑꯩꯈꯣꯏꯒꯤ ꯀꯦꯛ ꯍꯥꯏꯁꯦ ꯅꯣꯏꯅ ꯄꯥꯝꯃꯤꯕ ꯀꯦꯛꯁꯦ ꯑꯩꯈꯣꯏ ꯀꯦꯛ ꯌꯣꯜꯂꯤꯕꯁꯤꯒꯤꯀꯣ ꯗꯨꯀꯥꯟ ꯃꯄꯨꯅꯦ ꯑꯩ ꯄꯥꯏꯖꯔꯛꯏꯁꯦ ꯁꯣꯝꯁꯦ ꯀꯦꯛ ꯂꯧꯒꯗꯧꯕ ꯃꯤ ꯅꯠꯇ꯭ꯔꯥ ꯑꯣ ꯑꯗꯣ ꯅꯣꯏꯅ ꯍꯧꯖꯤꯛ ꯀꯦꯛ ꯂꯧꯒꯗꯧꯕꯁꯦ ꯀꯦꯛꯁꯦ ꯑꯩꯈꯣꯏꯁꯤꯗ ꯂꯩꯔꯤꯕ ꯀꯦꯛꯁꯦ ꯏꯁꯇꯔꯣꯕꯦꯔꯤꯒꯤ ꯀꯦꯛ ꯂꯩꯀꯣ ꯑꯗꯒꯤ ꯑꯩꯈꯣꯏ ꯀꯦꯛ ꯃꯈꯜ ꯃꯈꯥ ꯑꯌꯥꯝꯕ ꯅꯣꯏꯅ ꯀꯦꯛꯁꯦ ꯀꯦ ꯖꯤꯗꯁꯨ ꯆꯠꯂꯦꯀꯣ ꯀꯦ ꯖꯤꯗꯁꯨ ꯆꯠꯂꯦ ꯑꯗꯣ ꯅꯣꯏꯅ ꯂꯧꯒꯗꯧꯔꯤꯁꯦ ꯀꯦꯛꯁꯦ ꯀꯦ ꯖꯤ ꯃꯁꯤꯡ ꯍꯥꯏꯕꯤꯔꯛꯑꯣꯀꯣ ꯑꯗꯒꯤ ꯅꯣꯏꯅ ꯂꯧꯒꯗꯧꯕ ꯀꯔꯝꯕ ꯃꯈꯜꯒꯤ ꯀꯦꯛ ꯄꯥꯝꯕꯤꯔꯤꯕꯅꯣ ꯀꯦꯛꯇꯤ ꯅꯣꯏꯅ ꯄꯥꯝꯃꯤꯕ ꯀꯦꯛ ꯃꯈꯜ ꯈꯨꯗꯤꯡꯃꯛ ꯑꯩꯈꯣꯏꯁꯤꯗ ꯂꯣꯏꯅꯃꯛ ꯐꯪꯒꯅꯤꯀꯣ ꯑꯗꯨ ꯅꯣꯏꯅ ꯂꯧꯒꯗꯧꯔꯤꯕ ꯀꯦꯛꯁꯦ ꯑꯃꯨꯛꯇ ꯍꯥꯏꯕꯤꯔꯛꯑꯣ ꯀꯦꯛ ꯃꯁꯤꯡ ꯀꯌꯥ ꯂꯧꯒꯗꯣꯏꯅꯣ ꯑꯗꯒꯤ ꯅꯣꯏ ꯀꯔꯤ ꯀꯔꯤ ꯅꯨꯃꯤꯠꯇ ꯁꯤꯖꯤꯟꯅꯒꯗꯧꯕꯅꯣ ꯅꯣꯏ ꯅꯨꯃꯤꯠ ꯃꯉꯥꯅꯤ ꯃꯅꯨꯡꯗ ꯁꯤꯖꯤꯟꯅꯒꯅꯤ ꯍꯨꯝꯅꯤ ꯃꯅꯨꯡꯗ ꯁꯤꯖꯤꯟꯅꯒꯅꯤ ꯍꯥꯏꯕꯅꯆꯤꯡꯕꯗꯣ ꯅꯣꯏ ꯑꯝꯇ ꯍꯥꯏꯕꯤꯔꯛꯑꯣ ꯑꯣ ꯑꯗꯨꯗ ꯀꯦꯛꯁꯦ ꯃꯈꯟꯁꯤꯗ ꯏꯁꯇꯔꯣꯕꯦꯔꯤꯒꯤ ꯑꯣꯏꯅ ꯂꯧꯒꯦ ꯍꯥꯏꯕ꯭ꯔꯥ ꯑꯗꯒꯤ ꯀꯦ ꯖꯤ ꯃꯁꯤꯡ ꯀꯌꯥꯅꯣ ꯅꯣꯏ ꯑꯗꯨꯁꯨ ꯍꯥꯏꯕꯤꯔꯛꯑꯣ ꯍꯧꯖꯤꯛꯇꯤꯅꯦ ꯑꯗꯨꯒꯨꯝꯕꯗꯨꯒꯤꯗꯤ ꯈꯔ ꯇꯥꯡꯉꯦ ꯑꯩꯈꯣꯏꯒꯤ ꯈꯤꯇꯪ ꯇꯥꯡꯈꯠꯄꯗꯀꯣ ꯂꯤꯁꯤꯡ ꯑꯃ ꯄꯤꯕ ꯂꯩꯀꯣ ꯑꯗꯒꯤ ꯆꯥꯇ꯭ꯔꯨꯛ ꯄꯤꯕꯁꯨ ꯂꯩ ꯆꯅꯤꯄꯥꯟ ꯄꯤꯕꯁꯨ ꯂꯩ ꯀꯦ ꯖꯤ ꯃꯁꯤꯡ ꯃꯁꯤꯡꯗꯁꯨ ꯂꯩꯔꯦꯀꯣ ꯑꯗꯨꯒ ꯍꯌꯦꯡ ꯅꯣꯏꯅ ꯂꯧꯕ ꯂꯥꯛꯄ ꯃꯇꯝꯗ ꯑꯩꯈꯣꯏꯒꯤ ꯀꯦꯛꯁꯤꯡꯗꯨꯒꯤ ꯗꯤꯖꯥꯏꯟꯗꯣ ꯅꯣꯏꯅ ꯌꯦꯡꯉꯒꯀꯣ ꯃꯃꯟꯁꯤꯡꯗꯣ ꯑꯗꯨꯝ ꯇꯨꯞꯅꯕ ꯌꯥꯏ ꯑꯗꯒꯤ ꯑꯩꯅ ꯂꯩꯕꯗꯤ ꯁꯤꯉꯩ ꯂꯩꯑꯅ ꯍꯥꯏꯖꯕꯒꯤ ꯋꯥꯅꯦꯕ ꯑꯗꯨ ꯅꯣꯏꯅꯅꯦ ꯀꯦ ꯖꯤꯁꯦ ꯃꯁꯤꯡꯁꯦ ꯏꯁꯇꯔꯣꯕꯦꯔꯤꯒꯤꯁꯤꯗ ꯀꯦ ꯖꯤꯁꯦ ꯀꯦ ꯖꯤ ꯑꯃꯒꯤ ꯄꯥꯝꯕ꯭ꯔꯥꯀꯣ ꯑꯣ ꯀꯦ ꯖꯤ ꯃꯉꯥꯒꯨꯝꯕ ꯄꯥꯝꯃꯦꯕꯀꯣ ꯀꯦ ꯖꯤ ꯃꯉꯥ ꯑꯣꯏꯔꯒꯗꯤꯀꯣ ꯂꯨꯄꯥ ꯂꯤꯁꯤꯡ ꯑꯅꯤ ꯃꯌꯥ ꯑꯗꯨꯃꯥꯏꯅ ꯇꯥꯗꯧꯕ ꯃꯥꯜꯂꯦꯀꯣ ꯍꯣꯏ ꯑꯗꯨꯅ ꯑꯗꯒꯤ ꯀꯩꯅꯣꯁꯤꯡꯁꯦ ꯀꯦꯛꯁꯤꯡꯁꯦ ꯅꯣꯏꯅꯁꯨ ꯍꯦꯟꯅ ꯈꯪꯉꯝꯃꯅꯤ ꯍꯧꯖꯤꯛꯀꯤ ꯂꯨꯍꯣꯡꯕꯗ ꯂꯣꯏꯅꯃꯛ ꯀꯦꯛ ꯀꯛꯅꯔꯦꯀꯣ ꯑꯗꯨꯅ ꯅꯣꯏꯅ ꯂꯧꯕꯤꯒꯗꯣꯏꯁꯦ ꯆꯨꯝꯅ ꯑꯉꯥꯡꯒꯤ ꯕꯥꯔꯠꯗꯦꯒꯤꯗꯃꯛꯇ ꯂꯧꯗꯣꯔꯤꯕꯔꯥ ꯂꯨꯍꯣꯡꯕꯒꯤꯗꯃꯛꯇ ꯂꯧꯗꯣꯔꯤꯕ꯭ꯔꯥ ꯑꯣ ꯑꯗꯨꯗꯤ ꯏꯆꯥꯒꯤ ꯕꯥꯔꯠꯗꯦꯒꯤꯗꯃꯛꯇ ꯂꯧꯕ ꯑꯣꯏꯗꯣꯔꯕꯅꯤꯅ ꯅꯣꯏ ꯅꯆꯥꯒꯤ ꯃꯃꯤꯡ ꯊꯥꯕꯤꯔꯝꯃꯣ ꯍꯥꯏꯕ꯭ꯔꯥ ꯃꯃꯤꯡ ꯊꯥꯒꯗꯧꯕ ꯑꯣꯏꯔꯒꯗꯤ ꯀꯦꯛꯁꯦ ꯄꯩꯁꯥ ꯈꯤꯇꯪ ꯍꯦꯟꯒꯠꯂꯛꯀꯅꯤꯀꯣ ꯑꯧ ꯃꯃꯤꯡ ꯊꯥꯕꯁꯤꯅꯅꯦ ꯃꯃꯟ ꯂꯨꯄꯥ ꯆꯥꯝꯃꯉꯥꯃꯨꯛ ꯍꯦꯟꯒꯠꯂꯦꯌꯦ ꯍꯥꯏꯌꯦ ꯑꯩꯈꯣꯏ ꯑꯍꯟꯁꯤꯡꯅ ꯍꯥꯏꯕꯤꯔꯝꯕꯗꯀꯣ ꯑꯧ ꯑꯗꯨꯅ ꯑꯧ ꯑꯗꯨ ꯗꯤꯖꯥꯏꯟ ꯗꯤꯖꯥꯏꯟ ꯑꯗꯨꯝ ꯂꯩꯌꯦꯕꯀꯣ ꯑꯧ ꯑꯗꯨꯅ ꯑꯗꯨ ꯀꯩꯅꯣꯝꯇꯁꯨ ꯍꯥꯏꯖꯒꯦ ꯑꯩꯈꯣꯏꯒꯤ ꯁꯤꯒꯤ ꯀꯦꯛ ꯌꯣꯜꯂꯤꯕ ꯗꯨꯀꯥꯟꯁꯦ ꯌꯥꯔꯤꯕꯃꯈꯩ ꯑꯩꯈꯣꯏ ꯑꯗꯨꯝ ꯑꯌꯨꯛ ꯄꯨꯡ ꯃꯉꯥꯗꯒꯤꯅꯅꯦ ꯅꯨꯡꯗꯥꯡ ꯅꯨꯗꯤꯟꯒꯤꯅꯦ ꯅꯨꯃꯤꯗꯥꯡ ꯋꯥꯏꯔꯝꯒꯤ ꯄꯨꯡ ꯃꯉꯥꯕꯣꯛ ꯑꯗꯨꯝ ꯍꯥꯡꯖꯩꯑꯕꯀꯣ ꯅꯣꯏꯅ ꯁꯤꯒꯤ ꯃꯇꯝꯁꯤꯗ ꯑꯗꯨꯝ ꯂꯥꯛꯄꯤꯕ ꯌꯥꯒꯅꯤ ꯑꯗꯒꯤ ꯅꯣꯏꯒꯤ ꯈꯪꯅꯕ ꯆꯥꯟꯅꯕ ꯏꯃꯥꯟꯅꯕꯁꯤꯡꯗ ꯁꯤꯒꯤ ꯀꯦꯛ ꯃꯈꯜꯁꯤꯡꯁꯦ ꯂꯩ ꯍꯥꯏꯗꯅꯁꯨ ꯅꯣꯏꯅꯁꯨ ꯑꯗꯨꯝ ꯍꯥꯏꯕꯤꯌꯨ ꯃꯤꯁꯤꯡꯗꯨꯁꯨ ꯑꯗꯨꯝ ꯄꯨꯁꯤꯟꯕꯤꯔꯛꯑꯣꯀꯣ ꯑꯗꯨꯒ ꯃꯌꯥꯝꯁꯤꯡꯗꯣ ꯑꯗꯨꯝ ꯈꯣꯝꯃꯒ ꯑꯩꯈꯣꯏꯒꯤ ꯗꯨꯀꯥꯟꯁꯤꯕꯨ ꯃꯁꯛ ꯈꯪꯕꯤꯕ ꯑꯣꯏꯅꯀꯣ ꯅꯣꯏꯅꯁꯨ ꯑꯗꯨꯝ ꯊꯋꯥꯏ ꯌꯥꯎꯅ ꯑꯗꯨꯝ ꯂꯩꯕꯤꯕ ꯃꯌꯥꯝ ꯂꯥꯛꯍꯟꯕꯤꯌꯣꯅ ꯍꯥꯏꯖꯕꯅꯤꯗ ꯑꯩꯈꯣꯏꯅ ꯑꯍꯣꯏ ꯑꯗꯣ ꯀꯦꯛ ꯂꯩꯕꯤꯔꯤꯕ ꯀꯦꯛ ꯂꯩꯕ ꯂꯥꯛꯄ ꯃꯤꯁꯤꯡꯁꯤꯕꯨ ꯅꯨꯄꯥꯔꯣ ꯅꯨꯄꯤ ꯑꯣꯏꯗꯣꯏꯔꯣ ꯅꯨꯄꯥ ꯃꯥꯜꯂꯦ ꯑꯣ ꯑꯗꯨꯗꯤ ꯏꯆꯥꯒꯤꯅꯤꯅꯦ ꯏꯆꯥ ꯅꯨꯄꯤꯒꯤꯔꯣ ꯅꯨꯄꯥꯒꯤꯔꯣ ꯑꯣ ꯏꯆꯥ ꯅꯨꯄꯥ ꯏꯆꯥ ꯅꯨꯄꯥ ꯀ꯭ꯂꯥꯁ ꯀꯌꯥ ꯇꯝꯃꯒꯦ ꯑꯣ ꯑꯦ ꯑꯗꯨꯗꯤ ꯀꯦꯛꯁꯤꯗꯤ ꯈꯔ ꯆꯥꯎꯗ꯭ꯔꯗꯤ ꯌꯥꯔꯔꯣꯏ ꯑꯗꯨꯗꯤ ꯀ꯭ꯂꯥꯁ ꯑꯩꯠ ꯇꯝꯖꯤꯜꯂꯛꯑꯝꯅꯤꯅꯀꯣ ꯍꯣꯏ ꯍꯣꯏ ꯍꯣꯏ ꯍꯣꯏ ꯑꯗꯨ ꯑꯣꯏꯇꯥꯔꯒꯗꯤ ꯅꯣꯏ ꯑꯣꯏꯅ ꯂꯥꯛꯑꯒꯦ ꯍꯥꯏꯕꯀꯣ ꯅꯣꯏ ꯂꯥꯛꯀꯗꯕ ꯄꯨꯡ ꯃꯁꯤꯡ ꯑꯝꯇ ꯍꯥꯏꯕꯤꯔꯛꯑꯣ ꯗꯨꯀꯥꯟꯁꯦ ꯉꯁꯥꯏ ꯑꯩꯅ ꯍꯥꯏꯖꯒꯤꯗꯨꯅꯦ ꯑꯌꯨꯛꯀꯤ ꯄꯨꯡ ꯑꯌꯨꯛꯀꯤ ꯄꯨꯡ ꯃꯉꯥꯗꯒꯤ ꯑꯗꯨꯝ ꯍꯥꯡꯉꯦ ꯑꯗꯨꯒ ꯅꯨꯡꯗꯤꯟ ꯅꯨꯡꯗꯥꯡꯋꯥꯏꯔꯝꯒꯤ ꯄꯨꯡ ꯇꯔꯦꯠ ꯃꯈꯥꯏꯗꯒꯤ ꯍꯥꯡꯕꯁꯨ ꯑꯗꯨꯝ ꯋꯥꯎꯋꯦ ꯑꯗꯣ ꯅꯣꯏꯅ ꯂꯥꯛꯀꯗꯧꯕꯗꯣ ꯇꯔꯦꯠ ꯃꯈꯥꯏꯗꯒꯤ ꯑꯗꯨꯝ ꯂꯩꯖꯔꯝꯃꯒꯦ ꯑꯗꯨꯒ ꯅꯨꯡꯗꯤꯟꯒꯤꯅ ꯄꯨꯡ ꯃꯉꯥ ꯑꯗꯥꯏꯕꯣꯛ ꯍꯥꯡꯖꯔꯝꯃꯒꯦ

ꯑꯧ ꯑꯧ ꯄꯨꯡ ꯃꯔꯤ ꯑꯗꯥꯏꯗ ꯂꯥꯛꯄꯤꯔꯣ ꯑꯣ ꯐꯔꯦ ꯐꯔꯦ ꯑꯗꯨꯗꯤ ꯀꯦꯛꯁꯦ ꯂꯧꯕ ꯂꯥꯛꯄ ꯃꯇꯝꯗ ꯑꯩꯈꯣꯏ ꯕꯣꯔꯅꯨꯡ ꯄꯤꯖꯔꯒꯦ ꯑꯗꯒꯤ ꯃꯃꯟꯁꯨ ꯑꯗꯨꯝ ꯈꯤꯇꯪ ꯌꯦꯡꯖꯔꯒꯦ ꯑꯗꯨꯒ ꯁꯣꯏꯗꯅꯃꯛ ꯂꯧꯕꯤꯌꯣꯅ ꯍꯥꯏꯖꯒꯦꯕꯀꯣ ꯑꯧ ꯑꯗꯨꯒ ꯀꯩꯅꯣ ꯑꯩ ꯀꯩꯅꯣꯝꯁꯨ ꯍꯥꯏꯖꯒꯦꯕꯀꯣ ꯀꯦꯛꯁꯦ ꯁꯥꯕ ꯃꯇꯝꯗꯅꯦꯀꯣ ꯑꯩꯈꯣꯏꯅ ꯀꯦꯛꯁꯤꯒꯤ ꯁꯥꯔꯤꯕ ꯈꯣꯠꯂꯤꯕ ꯃꯑꯣꯡꯁꯦ ꯍꯌꯦꯡ ꯂꯥꯛꯄ ꯃꯇꯝꯗ ꯈꯔ ꯑꯗꯨꯝ ꯌꯦꯡꯃꯤꯟꯅꯁꯤꯀꯣ ꯑꯗꯨꯝ ꯊꯋꯥꯏ ꯌꯥꯎꯅ ꯑꯗꯨꯝ ꯑꯥ ꯌꯥꯎꯒꯅꯤ ꯑꯧ ꯌꯥꯎꯋꯦ ꯌꯥꯎꯋꯦ ꯑꯧ ꯑꯧ ꯑꯧ ꯑꯧ ꯀꯣꯀꯣ ꯀꯣꯂꯥꯒꯨꯝꯕꯀꯣ ꯑꯧ ꯑꯧ ꯑꯣ ꯂꯧꯕꯤꯌꯨ ꯂꯧꯕꯤꯌꯨ ꯌꯥꯅꯤ ꯑꯗꯨꯝ ꯅꯣꯏꯅ ꯅꯣꯏꯅꯅꯦ ꯍꯦꯛ ꯐꯪꯅꯤ ꯍꯥꯏꯕ ꯂꯧꯅꯤ ꯍꯥꯏꯕꯗꯣ ꯗꯨꯀꯥꯟꯁꯤꯗ ꯆꯪꯉꯛꯑꯀꯥꯟꯗꯕ ꯅꯣꯏꯅ ꯑꯗꯨꯝ ꯌꯦꯡꯉꯁꯦꯕꯀꯣ ꯌꯦꯡꯉꯀꯥꯟꯗ ꯑꯗꯨꯗꯤ ꯁꯨꯃꯥꯏꯅ ꯇꯧꯔꯁꯦ ꯍꯌꯦꯡ ꯅꯣꯏ ꯁꯣꯏꯗꯅꯃꯛ ꯂꯥꯛꯄꯤꯔꯣꯀꯣ ꯑꯧ ꯍꯣꯏ ꯍꯣꯏ ꯍꯣꯏ ꯑꯗꯨꯗꯤ ꯊꯝꯖꯔꯒꯦ ꯌꯥꯝ ꯅꯨꯡꯉꯥꯏꯖꯔꯦꯀꯣ ꯑꯥ ꯍꯣꯏ